ꯑꯣ ꯁꯤꯒꯤꯁꯦ ꯑꯥ ꯈꯥꯉꯦꯝꯕꯝ ꯇꯣꯝꯆꯧꯒꯤ ꯃꯃꯥ ꯈꯥꯉꯦꯝꯕꯝ ꯑꯟꯖꯂꯤ ꯑꯣꯏꯗꯣꯏ ꯅꯠꯇ꯭ꯔꯥ ꯀ꯭ꯂꯥꯁ ꯀ꯭ꯂꯥꯁ ꯐꯣꯔ ꯁꯦꯛꯁꯟ ꯕꯤꯒꯤ ꯑꯣ ꯇꯧꯖꯔꯛꯂꯤꯁꯦ ꯀꯥꯡꯄꯣꯛꯄꯤ ꯍꯥꯏ ꯁ꯭ꯀꯨꯜꯒꯤ ꯄ꯭ꯔꯤꯟꯁꯤꯄꯥꯜꯅꯦꯕꯀꯣ ꯑꯣ ꯑꯩꯁꯤ ꯀꯩꯅꯣꯒꯤ ꯎꯝ ꯍꯥꯏꯗꯤ ꯑꯉꯥꯡꯒꯤ ꯋꯥꯔꯤ ꯈꯔ ꯁꯥꯟꯅꯅꯤꯡꯕ ꯑꯣ ꯁꯥꯟꯅꯕ ꯍꯧꯖꯤꯛ ꯉꯥꯛꯍꯥꯛꯇꯪ ꯃꯇꯝ ꯂꯧꯕ ꯌꯥꯒꯗꯕ ꯅꯠꯇ꯭ꯔꯣ ꯑꯣ ꯑꯗꯨꯗꯤ ꯉꯥꯏꯍꯥꯛꯇꯪ ꯃꯤꯅꯤꯠ ꯑꯃꯇꯪ ꯄꯥꯏꯕꯤꯎꯀꯣ ꯉꯥꯏꯍꯥꯛꯇꯪ ꯍꯜꯂꯣ ꯇꯥꯕꯤꯕ꯭ꯔꯥ ꯑꯥ ꯑꯥ ꯁꯣꯝꯒꯤ ꯑꯉꯥꯡꯁꯦ ꯍꯟꯗꯛꯀꯤ ꯄꯩꯈ꯭ꯌꯥ ꯐꯥꯔꯁ ꯇꯥꯝꯃꯤꯅꯦꯜ ꯑꯦꯛꯖꯥꯝꯒꯤ ꯇꯧꯕ ꯀꯥꯟꯁꯤꯗ ꯃꯥꯁꯦ ꯃꯥꯛꯁꯦ ꯃꯌꯥꯝꯗꯒꯤ ꯃꯌꯥꯝꯗꯒꯤ ꯍꯦꯟꯅ ꯃꯥꯁꯦ ꯑꯗꯨꯝ ꯐꯖꯅ ꯑꯗꯨꯝ ꯍꯣꯠꯅꯕ ꯃꯥꯜꯂꯦꯕꯀꯣ ꯁꯤꯒꯁꯦ ꯑꯩꯈꯣꯏꯅꯁꯨ ꯈꯔ ꯑꯦꯛꯁꯇ꯭ꯔꯥ ꯃꯦꯖꯔ ꯈꯔ ꯂꯧꯅꯤꯡꯕ ꯑꯉꯥꯡꯁꯤꯒꯤ ꯍꯣꯠꯅꯖꯃꯟ ꯀꯩꯀꯥꯁꯦ ꯐꯖꯅ ꯍꯣꯠꯅꯕꯅꯤꯅ ꯑꯗꯨꯝ ꯑꯉꯥꯡꯁꯤꯒꯤ ꯐꯖꯅꯕ ꯐꯖꯅ ꯂꯥꯏꯔꯤꯛ ꯂꯥꯏꯁꯨꯗꯨ ꯐꯖꯅ ꯄꯥꯕꯅꯤꯅ ꯑꯗꯨꯒꯤꯗꯨꯗ ꯑꯩꯅ ꯐꯖꯅ ꯍꯣꯠꯅꯅꯤꯡꯕ ꯍꯥꯏꯇꯔꯦ ꯑꯩꯈꯣꯏꯒꯤ ꯁ꯭ꯀꯨꯜꯒꯤ ꯁꯥꯏꯠꯇꯒꯤꯁꯨ ꯑꯉꯝꯕ ꯈꯔ ꯇꯧꯅꯤꯡꯕ ꯑꯗꯨꯅ ꯑꯥ ꯇ꯭ꯋꯤꯁꯟ ꯀꯩꯀꯥꯒꯤ ꯇꯧꯕꯗꯣ ꯑꯩꯈꯣꯏ ꯁꯤꯒꯤ ꯁ꯭ꯀꯨꯜꯒꯤ ꯑꯣꯖꯥꯁꯤꯁꯨ ꯑꯗꯨꯝ ꯍꯥꯏꯗꯤ ꯀ꯭ꯋꯥꯂꯤꯐꯥꯏꯠ ꯑꯣꯏꯔꯕ ꯉꯥꯛꯇꯅꯤ ꯑꯗꯨꯅ ꯁ꯭ꯀꯨꯜꯗ ꯑꯗꯨꯝ ꯗꯦ ꯕꯣꯔꯗꯤꯡꯒꯤ ꯑꯃ ꯍꯥꯡꯗꯣꯛꯀꯅꯤꯅ ꯍꯟꯗꯛꯁꯤ ꯈꯔ ꯈꯟꯅꯔꯤꯕꯀꯣ ꯑꯗꯨꯒꯤ ꯈꯟꯅꯕꯁꯤꯗ ꯁꯣꯝꯒꯤ ꯑꯉꯥꯡꯁꯤꯁꯨ ꯑꯩꯈꯣꯏꯒꯤ ꯑꯇꯩꯒꯤꯗꯤ ꯃꯦꯔꯤꯠ ꯂꯤꯁꯇ ꯐꯖꯅ ꯈꯜꯂꯒ ꯐꯖꯅ ꯗꯦ ꯕꯣꯔꯗꯤꯡꯗꯨꯗ ꯍꯥꯏꯗꯤ ꯑꯦꯛꯖꯥꯝ ꯂꯥꯛꯀꯗꯣꯔꯤꯕ ꯑꯦꯛꯖꯥꯝ ꯃꯌꯥꯝ ꯑꯗꯨꯗꯒꯤ ꯃꯍꯥꯛꯀꯤ ꯀꯔꯤ ꯍꯥꯏꯅꯤ ꯄꯥꯔꯁꯣꯅꯦꯂꯤꯇꯤ ꯗꯦꯕ꯭ꯂꯕꯃꯦꯟ ꯑꯗꯒꯤ ꯁꯣꯁꯦꯜ ꯗꯦꯕ꯭ꯂꯕꯃꯦꯟ ꯃꯌꯥꯝ ꯑꯃ ꯂꯥꯛꯅꯕꯒꯤ ꯊꯧꯗꯣꯛ ꯎꯝ ꯀꯩꯅꯣꯅꯦꯕ ꯎꯝ ꯍꯥꯏꯗꯤ ꯗꯦ ꯕꯣꯔꯗꯤꯡꯁꯤꯗ ꯌꯥꯎꯋꯦꯕ ꯂꯣꯏꯅ ꯑꯗꯨ ꯂꯥꯏꯔꯤꯛꯇ ꯅꯠꯇꯅ ꯑꯇꯣꯞꯄ ꯑꯇꯩ ꯐꯤꯖꯤꯀꯦꯜ ꯑꯦꯛꯇꯤꯕꯤꯇꯤ ꯃꯥꯒꯤ ꯁꯥꯟꯅꯒꯗꯕ ꯈꯣꯠꯀꯗꯕ ꯑꯄꯥꯝꯕ ꯁꯥꯟꯅꯅꯤꯡꯕ ꯈꯣꯠꯅꯤꯡꯕ ꯂꯣꯏ ꯌꯥꯎꯋꯦꯕꯀꯣ ꯃꯦꯗꯥꯝ ꯑꯩꯅ ꯁꯣꯝꯒꯤ ꯑꯉꯥꯡꯁꯤꯒꯤꯗ ꯍꯥꯏꯖꯅꯤꯡꯂꯤꯁꯤꯅ ꯁꯤꯒꯤ ꯑꯁꯤꯒꯨꯝꯕꯁꯤꯗ ꯌꯥꯎꯔꯒꯗꯤ ꯃꯥ ꯂꯥꯏꯔꯤꯛꯇ ꯅꯠꯇꯅ ꯑꯇꯣꯞꯄ ꯂꯝꯗꯁꯨ ꯈꯔ ꯍꯩꯖꯤꯜꯂꯒꯗꯤ ꯃꯁꯥꯗꯁꯨ ꯑꯗꯨꯝ ꯅꯨꯡꯉꯥꯏꯔꯒ ꯑꯦꯛꯇꯤꯕ ꯑꯣꯏꯅꯒ ꯂꯩꯔꯒꯗꯤ ꯅꯨꯡꯉꯥꯏꯅꯤꯗꯅ ꯃꯁꯥꯗꯣ ꯑꯥ ꯑꯗꯨꯅ ꯑꯩꯁꯦ ꯁꯤꯒꯤꯁꯤꯗ ꯎꯝ ꯌꯥꯎꯍꯟꯅꯤꯡꯕ ꯍꯥꯏꯇꯔꯦ ꯁꯣꯝꯒꯤ ꯑꯉꯥꯡꯁꯦ ꯑꯗꯨꯅ ꯁꯣꯝꯒꯤ ꯑꯩꯁꯨ ꯑꯣꯖꯥ ꯑꯃ ꯑꯣꯏꯅ ꯄꯦꯔꯦꯟꯁꯀꯤ ꯁꯨꯝ ꯂꯧꯅꯤꯡꯕ ꯑꯗꯨꯒꯤ ꯀꯣꯜꯁꯤ ꯇꯧꯖꯔꯛꯄꯅꯤ ꯑꯗꯨꯅ ꯐꯣꯟꯁꯤ ꯇꯧꯖꯔꯛꯄꯅꯤ ꯑꯗꯣ ꯌꯨꯝꯗ ꯂꯥꯏꯔꯤꯛ ꯂꯥꯏꯁꯨ ꯑꯗꯨꯝ ꯐꯖꯅ ꯇꯧꯕ ꯑꯉꯥꯡꯅꯤꯅ ꯍꯌꯦꯡ ꯁ꯭ꯀꯨꯜꯁꯤꯒꯤꯁꯨ ꯃꯥꯏ ꯄꯨꯔꯛꯀꯗꯣꯏꯅꯤ ꯃꯥ ꯑꯃꯅ ꯐꯕ ꯍꯥꯏꯁꯦ ꯑꯗꯨꯒ ꯁ꯭ꯀꯨꯜꯁꯤꯒꯤꯁꯨ ꯃꯥꯏ ꯄꯨꯔꯛꯀꯗꯣꯏꯅꯤꯅ ꯑꯗꯨꯅ ꯍꯌꯦꯡ ꯐꯖꯅ ꯑꯗꯨꯝ ꯀꯔꯤ ꯍꯥꯏꯅꯤ ꯂꯥꯏꯔꯤꯛꯇꯨ ꯑꯗꯨꯝ ꯍꯧꯖꯤꯛ ꯍꯧꯖꯤꯛ ꯂꯩꯔꯤꯁꯤ ꯃꯑꯣꯡꯁꯤꯗꯒꯤ ꯍꯦꯟꯅ ꯍꯦꯟꯅ ꯐꯅꯕ ꯑꯗꯨꯝ ꯍꯣꯠꯅꯔꯒ ꯍꯌꯦꯡ ꯇꯣꯞꯄꯔ ꯄꯣꯖꯤꯁꯟ ꯂꯧꯅꯕꯒꯤ ꯃꯑꯣꯡꯗ ꯁꯦꯝꯃꯤꯟꯅꯁꯦ ꯑꯩꯁꯨ ꯃꯇꯦꯡ ꯑꯉꯝꯕ ꯑꯗꯨꯝ ꯄꯥꯡꯖꯒꯦ ꯍꯥꯏꯇꯔꯦ ꯍꯣꯏ ꯌꯥꯏ ꯑꯗꯨ ꯍꯣꯏ ꯑꯩ ꯑꯉꯥꯡꯗꯨ ꯑꯣꯈꯣꯏꯒꯤ ꯑꯣꯖꯥꯁꯤꯡꯅ ꯑꯗꯨꯝ ꯐꯖꯅ ꯑꯗꯨꯝ ꯋꯥ ꯇꯥꯟꯅꯕ ꯈꯪꯗꯕ ꯀꯔꯤꯅꯣ ꯍꯪꯅꯤꯡꯕ ꯈꯣꯠꯅꯤꯡꯕ ꯑꯗꯨꯝ ꯐꯖꯅ ꯌꯨꯝꯗ ꯂꯩꯔꯒꯁꯨ ꯈꯣꯠꯂꯒꯁꯨ ꯑꯗꯨꯝ ꯐꯣꯟ ꯇꯧꯍꯜꯂꯛꯂꯒ ꯑꯗꯨꯝ ꯍꯪꯕ ꯌꯥꯕꯒꯤ ꯈꯨꯗꯣꯡ ꯆꯥꯕꯁꯨ ꯄꯤꯖꯒꯦꯀꯣ ꯁꯣꯝꯒꯤ ꯑꯉꯥꯡꯗ ꯍꯥꯏꯗꯤ ꯃꯥꯗꯨ ꯁꯨꯝ ꯀꯔꯤ ꯍꯥꯏꯅꯤ ꯃꯥꯗꯣ ꯂꯥꯏꯔꯤꯛꯇ ꯑꯗꯨꯝ ꯌꯥꯝꯅ ꯏꯟꯇꯔꯦꯁ ꯂꯩꯅ ꯎꯏꯕ ꯑꯩꯈꯣꯏꯅ ꯎꯕꯗꯁꯨ ꯑꯗꯨꯅ ꯃꯥꯁꯤ ꯑꯩꯈꯣꯏꯅ ꯁꯨꯝ ꯈꯟꯕ ꯀꯥꯟꯗ ꯍꯌꯦꯡ ꯃꯥ ꯑꯃꯅ ꯄꯣꯖꯤꯁꯟꯒꯨꯝꯕ ꯌꯥꯎꯔꯛꯂꯒꯗꯤ ꯑꯗꯨꯒꯨꯝꯕ ꯄꯣꯖꯤꯁꯟ ꯌꯥꯎꯅꯕꯅ ꯁꯦꯝ ꯁꯥꯒꯦ ꯍꯥꯏꯅꯁꯨ ꯈꯜꯂꯦ ꯑꯩꯈꯣꯏꯅ ꯑꯗꯣ ꯍꯌꯦꯡ ꯃꯥꯒꯨꯝꯕ ꯑꯃꯅ ꯄꯣꯖꯤꯁꯟ ꯌꯥꯎꯔꯛꯂꯒꯗꯤ ꯎꯝ ꯑꯩꯈꯣꯏꯒꯤ ꯁ꯭ꯀꯨꯜꯒꯤ ꯁꯥꯏꯠꯇꯒꯤꯁꯨ ꯑꯉꯝꯕ ꯑꯗꯨꯝ ꯂꯥꯛꯀꯅꯤ ꯑꯇꯩꯗꯤ ꯑꯇꯣꯞꯄ ꯃꯌꯥꯝꯗꯨꯒꯤꯁꯨ ꯃꯥꯒꯤ ꯐ꯭ꯌꯨꯆꯔꯒꯤꯁꯨ ꯌꯦꯡꯂꯒ ꯌꯥꯝꯅ ꯀꯥꯟꯅꯕ ꯍꯥꯏꯗꯣ ꯑꯣꯏꯒꯅꯦꯕꯀꯣ ꯑꯗꯨꯅ ꯍꯧꯖꯤꯛꯀꯤ ꯍꯧꯖꯤꯛ ꯂꯩꯔꯤꯕ ꯐꯤꯕꯝꯁꯤꯗꯒꯤ ꯍꯦꯟꯅ ꯍꯦꯟꯅ ꯐꯅꯕ ꯑꯗꯨꯝ ꯁꯤꯟꯕꯤꯔꯒ ꯍꯌꯦꯡ ꯑꯩꯈꯣꯏ ꯃꯌꯥꯝꯅ ꯍꯣꯠꯅꯔꯒ ꯑꯉꯥꯡꯁꯤ ꯐꯠꯇꯕ ꯌꯥꯗꯦ ꯍꯥꯏꯕꯗꯨꯒꯤ ꯂꯩꯔꯒ ꯑꯩꯈꯣꯏ ꯃꯌꯥꯝꯅ ꯁꯦꯝꯂꯒ ꯑꯉꯥꯡꯁꯤ ꯑꯗꯨꯝ ꯑꯃꯨꯛꯇꯪꯗꯤ ꯐꯖꯅ ꯑꯃꯨꯛꯇ ꯃꯥꯅ ꯍꯧꯖꯤꯛ ꯂꯩꯔꯤꯕ ꯃꯑꯣꯡꯁꯤꯗꯒꯤ ꯍꯦꯟꯅ ꯍꯦꯟꯅ ꯍꯦꯟꯅꯕ ꯑꯃꯨꯛꯇ ꯍꯣꯠꯅꯃꯤꯟꯅꯁꯤꯅꯦ ꯑꯩꯈꯣꯏ ꯃꯌꯥꯝ ꯆꯪꯗꯅ ꯌꯥꯏꯀꯣ ꯑꯣ ꯑꯗꯨ ꯑꯣꯏꯔꯒꯗꯤ ꯁꯣꯝꯁꯨ ꯄꯦꯔꯦꯟꯁ ꯑꯃ ꯑꯣꯏꯅ ꯅꯣꯡ ꯐꯥꯗꯣꯛ ꯑꯩꯈꯣꯏꯁꯨ ꯑꯩꯈꯣꯏꯒꯤ ꯁ꯭ꯀꯨꯜꯒꯤꯁꯤꯗ ꯑꯉꯥꯡꯒꯤ ꯁ꯭ꯀꯨꯜꯁꯤꯗ ꯑꯗꯨꯝ ꯑꯩꯈꯣꯏꯒꯤ ꯄ꯭ꯔꯤꯟꯁꯤꯄꯥꯜꯒꯤꯗ ꯑꯗꯨꯝ ꯎꯅꯒꯦ ꯑꯩꯅ ꯀꯧꯔꯛꯄꯅꯦ ꯍꯥꯏꯔꯒ ꯑꯗꯨꯝ ꯆꯪꯕꯤꯔꯛꯑꯣ ꯑꯗꯨꯒ ꯆꯪꯕꯤꯔꯛꯂꯒ ꯋꯥꯔꯤ ꯋꯥꯇꯥꯏꯗꯣ ꯐꯖꯅ ꯁꯥꯟꯅꯒꯤꯁꯦ ꯎꯅꯔꯒꯁꯨ ꯐꯖꯅ ꯁꯥꯟꯅꯒꯤꯁꯦ ꯑꯗꯨ ꯑꯉꯝ ꯑꯉꯝꯕꯗꯣ ꯀꯔꯤꯅ ꯉꯝꯒꯅꯤ ꯈꯣꯠꯀꯅꯤ ꯁꯤꯅ ꯐꯒꯗꯕ ꯈꯣꯠꯀꯗꯕ ꯃꯌꯥꯝꯗꯣ ꯇꯥꯟꯅꯅꯕꯀꯣ ꯎꯝ ꯑꯗꯨꯗꯤ ꯑꯗꯨꯗꯤ ꯑꯣ ꯑꯌꯥ ꯎꯝ ꯊꯝꯖꯔꯒꯦ ꯊꯝꯖꯔꯒꯦ ꯌꯥꯝ ꯅꯨꯡꯉꯥꯏꯖꯔꯦ